ꯑꯩꯍꯥꯛꯅ ꯄꯥꯝꯖꯕ ꯃꯐꯝ ꯍꯥꯏꯔꯒꯗꯤ ꯗꯨꯕꯥꯏꯗ ꯆꯠꯅꯤꯡꯏ ꯑꯃꯁꯨꯡ ꯆꯠꯅꯤꯡꯂꯤꯕꯒꯤ ꯃꯔꯝꯗꯤ ꯏꯁꯥꯒꯤ ꯑꯣꯏꯕ ꯇꯣꯉꯥꯟꯕ ꯑꯦꯛꯁꯄ꯭ꯂꯣꯔ ꯇꯧꯅꯕ ꯍꯥꯏꯗꯤ ꯑꯇꯣꯞꯄ ꯏꯟꯗꯤꯌꯥꯗꯒꯤ ꯂꯥꯟꯊꯣꯛꯂꯒ ꯆꯠ ꯆꯠꯂꯒ ꯑꯇꯣꯞꯄ ꯃꯈꯣꯏꯒꯤ ꯀꯜꯆꯔ ꯑꯃꯁꯨꯡ ꯇ꯭ꯔꯦꯗꯤꯁꯟꯗꯨꯕꯨ ꯄꯥꯝꯖꯕ ꯑꯃꯗꯤ ꯃꯈꯣꯏꯒꯤ ꯂꯩꯔꯤꯕ ꯂꯥꯏꯞꯁ꯭ꯇꯥꯏꯜꯁꯤꯡ ꯑꯗꯨꯕꯨ ꯈꯪꯅꯤꯡꯂꯨꯕꯒꯤ ꯑꯃꯗꯤ ꯃꯐꯝ ꯑꯗꯨꯗ ꯑꯩꯍꯥꯛ ꯆꯠꯂꯨꯔꯒ ꯍꯥꯏꯗꯤ ꯑꯋꯥ ꯅꯨꯡꯉꯥꯏ ꯃꯌꯥꯝꯗꯣ ꯈꯪꯗꯣꯛꯅꯕ ꯃꯐꯝ ꯑꯗꯨꯗ ꯆꯠꯀꯗꯕꯅꯤ